ꯍꯜꯂꯣ

ꯑꯥꯎ ꯃꯥꯅꯦ ꯃꯥꯅꯦ

ꯑꯣ ꯍꯥꯏꯕꯤꯔꯛꯑꯣ ꯍꯥꯏꯕꯤꯔꯛꯑꯣ ꯑꯗꯨꯝ ꯑꯣ ꯇꯤꯛꯀꯦꯠꯁꯤ ꯑꯦꯗꯜꯀꯤꯅ ꯂꯨꯄꯥ ꯌꯥꯡꯈꯩ ꯑꯗꯨꯒ ꯑꯉꯥꯡꯒꯤ ꯕꯤꯂꯣ ꯇꯦꯟ ꯏꯌꯥꯔꯁꯀꯤꯅ ꯂꯨꯄꯥ ꯀꯨꯟ ꯀꯨꯟ ꯁꯨꯃꯥꯏꯅ ꯇꯧꯕꯅꯦ ꯇꯤꯛꯀꯦꯠꯀꯤꯁꯦ ꯄꯨꯡꯁꯤ ꯄꯨꯡ ꯇꯥꯔꯥꯗꯒꯤ ꯐꯣꯔ ꯄꯤ ꯑꯦꯝ ꯐꯥꯎꯅꯦ ꯃꯔꯤ ꯐꯥꯎꯅꯤ ꯑꯥ ꯄꯥꯔꯀꯤꯡ ꯐꯦꯁꯤꯂꯤꯇꯤ ꯄꯥꯔꯀꯤꯡ ꯐꯦꯁꯤꯂꯤꯇꯤ ꯂꯩꯅꯤ ꯂꯣꯏꯅ ꯒꯥꯔꯤ ꯐꯣꯔ ꯋꯤꯜꯂꯔ ꯇꯨ ꯋꯤꯜꯂꯔ ꯂꯣꯏꯅ ꯂꯩꯒꯅꯤ ꯑꯥ ꯄꯥꯔꯀꯤꯡ ꯐꯤꯁ ꯇꯣꯉꯥꯟꯒꯅꯤ ꯄꯥꯔꯀꯤꯡ ꯐꯤꯅ ꯇꯤꯛꯀꯦꯠꯇ ꯌꯥꯎꯔꯣꯏ ꯇꯣꯉꯥꯟꯂꯛꯀꯅꯤ ꯅꯈꯣꯏꯅ ꯄ꯭ꯔꯥꯏꯚꯦꯠ ꯑꯣꯏꯅ ꯁꯤꯟꯖꯒꯦꯁꯨ ꯄꯨꯔꯛꯀꯦꯁꯨ ꯌꯥꯏ ꯑꯗꯨꯒ ꯁꯤꯗ ꯀꯦꯟꯇꯤꯟꯒꯤ ꯇꯥꯏꯄꯇꯁꯨ ꯅꯣꯏ ꯆꯥꯅ ꯊꯛꯅꯕꯁꯨ ꯂꯣꯏꯅ ꯑꯦꯚꯥꯏꯂꯦꯕꯜ ꯑꯣꯏꯒꯅꯤ

ꯍꯣꯏ ꯍꯣꯏ ꯅꯪꯅ ꯂꯥꯛꯑꯝꯗꯥꯏꯗꯨꯗ ꯍꯥꯟꯅ ꯃꯥꯡꯖꯧꯅꯅ ꯑꯦꯠꯕꯥꯟꯁ ꯑꯣꯏꯅ ꯅꯤꯡꯁꯤꯡꯉꯛꯑꯣ ꯑꯗꯨꯒ ꯑꯗꯨꯝ ꯄꯥꯎꯗꯨ ꯐꯥꯎꯅꯔꯁꯤ ꯌꯥꯏꯌꯦ